ꯑꯣ ꯃꯥꯅꯦ ꯍꯣꯔꯦꯟ ꯄꯨꯡ ꯇꯦꯟ ꯊꯥꯔꯇꯤ ꯑꯗꯨꯋꯥꯏꯗ ꯌꯧꯔꯛꯀꯅꯤ ꯍꯣꯏ ꯍꯣꯏ ꯍꯣꯏ ꯌꯥꯅꯤ ꯍꯣꯏ ꯍꯣꯏ ꯄꯨꯟꯅ ꯂꯥꯛꯅꯤꯡꯉꯥꯏ ꯇꯧꯒꯦ ꯍꯣꯏ ꯍꯣꯏ ꯍꯣꯏ ꯍꯣꯏ